ꯍꯜꯂꯣ ꯑꯣ ꯁꯥꯔ ꯑꯥꯎ ꯑꯥꯎ ꯆꯨꯝꯃꯦ ꯑꯩꯁꯦ ꯍꯌꯦꯡ ꯍꯌꯦꯡ ꯂꯥꯛꯀꯗꯕꯅꯤ ꯑꯥꯎ ꯑꯥꯎ ꯀꯣꯏꯕ ꯂꯥꯛꯄ ꯑꯩꯁꯦ ꯀꯛꯆꯤꯡꯗ ꯀꯣꯏꯕ ꯂꯥꯛꯅꯤꯡꯕꯗꯩ ꯂꯥꯛꯀꯗꯕ ꯂꯩꯕ ꯑꯗꯣ ꯑꯗꯨꯝ ꯌꯧꯁꯜꯂꯛꯑꯒ ꯑꯩꯈꯣꯏꯒꯤ ꯑꯗꯨꯒꯤ ꯂꯩꯃꯤꯟꯅꯕꯁꯤꯡꯗꯨꯅ ꯆꯥꯛꯍꯥꯎꯒꯤ ꯀꯩꯅꯣ ꯄꯥꯝꯃꯦꯅ ꯈꯔ ꯍꯥꯏꯔꯛꯄ ꯆꯥꯛꯍꯥꯎ ꯆꯥꯛꯍꯥꯎ ꯑꯉꯧꯕꯗꯁꯨ ꯑꯃꯨꯕꯗꯁꯨ ꯑꯩꯈꯣꯏ ꯀꯩꯀꯩ ꯆꯥꯛꯍꯥꯎ ꯑꯅꯛꯄꯗ ꯐꯪꯕꯒꯦ ꯀꯩꯀꯩ ꯃꯈꯟ ꯐꯪꯒꯦꯗꯣ ꯍꯥꯏꯐꯦꯠ ꯍꯪꯕꯤꯔꯛꯑꯣ ꯂꯥꯛꯄꯗ ꯄꯣꯔꯛꯑꯣꯅ ꯍꯥꯏꯕ ꯑꯗꯣ ꯁꯤꯗ ꯀꯩꯀꯩ ꯐꯩꯒꯦꯗꯣ ꯁꯥꯔꯅ ꯍꯥꯏꯐꯦꯠ ꯍꯥꯏꯕꯤꯔꯛꯑꯣꯅꯦ ꯃꯣꯏ ꯃꯣꯏꯅ ꯄꯨꯕꯁꯦ ꯑꯩꯅ ꯄꯥꯝꯕꯁꯦ ꯆꯥꯛꯍꯥꯎ ꯑꯣꯏꯅꯁꯨ ꯈꯔ ꯄꯨꯕ ꯄꯥꯝꯃꯦ ꯑꯗꯨꯒ ꯑꯩꯈꯣꯏꯒꯤ ꯆꯥꯛꯍꯥꯎꯅ ꯆꯥꯕ ꯌꯥꯕ ꯊꯛꯄ ꯀꯩꯍꯥꯏꯇꯥꯔꯦ ꯆꯥꯛꯍꯥꯎ ꯇꯟꯒꯨꯝꯕ ꯑꯗꯨꯝ ꯀꯩꯀꯩ ꯄꯨꯊꯣꯛꯄ ꯑꯗꯨ ꯂꯩꯕꯒꯦꯁꯤꯡꯗꯣ ꯈꯪꯅꯤꯡꯉꯦ ꯑꯗꯨꯒ ꯑꯗꯨꯝ ꯄꯨꯅꯤꯡꯉꯦ ꯍꯥꯏꯇꯥꯔꯦ

ꯎꯝ ꯑꯥ ꯎꯝ ꯎꯝ ꯍꯣꯏ ꯎꯝ ꯍꯣꯏ ꯍꯣꯏ ꯎꯝ ꯍꯣꯏ ꯍꯣꯏ ꯑꯥꯎ ꯑꯗꯣ ꯆꯥꯛꯍꯥꯎꯅ ꯁꯥꯕ ꯒꯨꯂꯥꯗꯣ ꯒꯨꯂꯥꯒꯨꯝꯕꯗꯤ ꯂꯩꯒꯗ꯭ꯔꯥ

ꯎꯝ

ꯆꯥꯛꯎꯁꯦ ꯑꯩꯅ ꯀꯦꯖꯤ ꯃꯣꯜ ꯑꯃꯒꯨꯝꯕ ꯄꯨꯅꯤꯡꯉꯤ ꯑꯗꯨ ꯀꯌꯥꯃꯨꯛ ꯑꯣꯏꯅꯤ ꯃꯣꯜ ꯑꯝꯒ ꯂꯧꯇꯥꯔꯗꯤ ꯃꯃꯟꯗꯣ ꯍꯥꯏꯐꯦꯠ ꯈꯪꯅꯤꯡꯉꯤ ꯂꯥꯛꯇ꯭ꯔꯤꯉꯩꯗ ꯁꯨꯝ ꯃꯃꯟꯗꯣ ꯑꯩꯈꯣꯏꯅ ꯍꯥꯏꯕꯤꯔꯛꯑꯣ ꯍꯥꯏꯕꯤꯔꯛꯑꯣ ꯅꯠꯇꯦ ꯎꯝ ꯑꯣ ꯎꯝ ꯑꯩꯈꯣꯏ ꯁꯣꯝꯗꯁꯨ ꯑꯣ ꯑꯣ ꯍꯣꯏ ꯍꯣꯏ ꯑꯩꯈꯣꯏ ꯑꯩꯈꯣꯏ ꯂꯥꯛꯃꯤꯟꯅꯒꯗꯕ ꯃꯤꯁꯤꯡꯗꯁꯨ ꯑꯩ ꯄꯥꯎ ꯍꯥꯏꯖꯈ꯭ꯔꯒꯦ ꯄꯥꯎ ꯍꯥꯏꯖꯈ꯭ꯔꯒꯦ ꯃꯃꯟꯗꯣ ꯁꯨꯃꯥꯏ ꯁꯨꯃꯥꯏꯅ ꯇꯧꯋꯤ ꯈꯣꯠꯂꯤ ꯑꯥꯗ ꯂꯥꯛꯑꯒ ꯁꯨꯝ ꯀꯨꯅꯣ ꯇꯧꯁꯦꯗꯣ ꯑꯩ ꯄꯥꯎ ꯍꯥꯏꯈ꯭ꯔꯒꯦ ꯃꯣꯏꯗꯁꯨ ꯑꯩꯈꯣꯏꯁꯨ ꯃꯤ ꯇꯔꯥꯃꯨꯛ ꯂꯥꯛꯀꯅꯤ

ꯍꯌꯦꯡ ꯂꯥꯛꯀꯗꯕꯅꯦꯕ ꯄꯥꯎꯗꯤ ꯐꯥꯎꯅꯕ ꯂꯣꯏꯔꯕꯅꯦ ꯑꯩꯈꯣꯏꯁꯦ ꯑꯗꯨ ꯃꯃꯟꯗꯣ ꯆꯠꯇ꯭ꯔꯤꯉꯩꯗ ꯍꯥꯏꯐꯦꯠ ꯍꯪꯅꯧ ꯍꯥꯏꯅ ꯍꯥꯏꯕ ꯑꯗꯣ ꯑꯩꯈꯣꯏ ꯁꯣꯝꯗ ꯂꯩꯕꯁꯤꯡꯗꯨꯁꯨ ꯆꯥꯛꯍꯥꯎꯒꯤ ꯀꯩꯅꯣꯁꯤꯡꯁꯦ ꯌꯥꯝ ꯄꯥꯝꯅꯕ ꯑꯩꯁꯦ ꯄꯨꯡ ꯄꯨꯡ ꯇꯔꯥ ꯑꯗꯥꯏꯗ ꯌꯧꯔꯛꯀꯅꯤ ꯎꯝ ꯍꯣꯏ ꯍꯣꯏ ꯎꯝ ꯍꯣꯏ ꯍꯣꯏ ꯊꯝꯖꯔꯒꯦ ꯍꯣꯏ ꯍꯣꯏ